ꯃꯦꯗꯤꯇꯦꯁꯟ ꯑꯃꯁꯨꯡ ꯄꯔꯅꯥꯏꯌꯥꯃꯥ ꯑꯁꯤ ꯑꯩꯒꯤ ꯌꯣꯒꯥꯒꯤ ꯊꯑꯣꯡꯗ ꯌꯥꯝꯅ ꯅꯨꯡꯉꯥꯏꯖꯕ ꯑꯣꯏꯍꯜꯂꯤ ꯃꯈꯣꯏꯁꯤꯡ ꯑꯁꯤ ꯃꯔꯨ ꯑꯣꯏꯕ ꯈꯛꯇ ꯅꯠꯇꯦ ꯃꯈꯣꯏꯁꯤꯡ ꯑꯁꯤ ꯑꯩꯒꯤꯗꯃꯛꯇꯗꯤ ꯇꯉꯥꯏ ꯐꯗꯕ ꯑꯃꯅꯤ ꯑꯩꯅ ꯑꯩꯒꯤ ꯌꯣꯒꯥ ꯃꯦꯠ ꯔꯣꯜ ꯇꯧꯕ ꯃꯇꯝꯗ ꯕꯁꯤꯁꯇ꯭ꯔꯥꯏꯀꯤꯡ ꯄꯣꯖꯤꯁꯟ ꯑꯃꯁꯨꯡ ꯑꯐꯕ ꯏꯁꯇꯔꯦꯠ ꯑꯃ ꯐꯪꯕ ꯈꯛꯀꯤ ꯅꯠꯇꯦ ꯃꯁꯤ ꯑꯩꯒꯤ ꯅꯨꯡꯒꯤ ꯑꯣꯏꯕ ꯏꯁꯥꯒꯤ ꯄꯨꯟꯁꯤꯒꯤ ꯑꯔꯥꯟꯕ ꯃꯔꯛꯇ ꯁꯥꯟꯇꯤ ꯐꯪꯕꯅꯤ ꯃꯦꯗꯤꯇꯦꯁꯟ ꯇꯧꯕꯅ ꯑꯩꯈꯣꯏꯗ ꯁꯣꯔ ꯍꯣꯟꯅꯕ ꯋꯥꯈꯜ ꯋꯥꯕ ꯑꯃꯠꯇ ꯌꯥꯎꯗꯅ ꯂꯩꯕ ꯉꯝꯅꯕ ꯃꯤꯀꯨꯞ ꯑꯃ ꯂꯧꯕꯒ ꯃꯥꯅꯩ ꯑꯗꯨꯒ ꯃꯗꯨꯒꯤ ꯃꯇꯨꯡꯗ ꯄꯔꯅꯥꯏꯌꯥꯃꯥ ꯁꯣꯔ ꯍꯣꯟꯕꯒꯤ ꯀꯥꯂꯥꯁꯨ ꯂꯩ ꯑꯩꯒꯤ ꯁꯣꯔ ꯍꯣꯟꯕꯗ ꯃꯤꯠꯌꯦꯡ ꯊꯝꯕ ꯑꯁꯤꯒꯨꯝꯕ ꯏꯆꯝ ꯆꯝꯕ ꯋꯥꯐꯝ ꯑꯃꯅ ꯃꯇꯧ ꯀꯔꯝꯅ ꯑꯁꯨꯛ ꯌꯥꯝꯅ ꯂꯨꯕ ꯑꯦꯐꯦꯛ ꯑꯃ ꯄꯤꯕ ꯉꯝꯕꯒꯦ ꯍꯥꯏꯕꯁꯤ ꯑꯉꯛꯄꯅꯤ ꯄꯔꯅꯥꯏꯌꯥꯃꯥ ꯇꯦꯛꯅꯤꯛ ꯁꯤꯡꯅ ꯑꯩꯒꯤ ꯋꯥꯈꯜ ꯅꯨꯡꯉꯥꯏꯅ ꯂꯩꯅꯕ ꯑꯩꯒꯤ ꯍꯛꯆꯥꯡꯗ ꯑꯦꯅꯔꯖꯤ ꯄꯤꯅꯕ ꯑꯃꯁꯨꯡ ꯍꯦꯟꯅ ꯂꯨꯔꯕ ꯋꯥꯈꯜꯒꯤ ꯐꯤꯕꯝꯁꯤꯡ ꯁꯣꯔ ꯍꯣꯟꯕꯒꯤ ꯁꯛꯇꯤ ꯑꯗꯨ ꯁꯤꯖꯤꯟꯅꯕꯗ ꯃꯇꯦꯡ ꯄꯥꯡꯉꯤ ꯃꯦꯗꯤꯇꯦꯁꯟ ꯑꯃꯁꯨꯡ ꯄꯔꯅꯥꯏꯌꯥꯃꯥ ꯄꯨꯟꯅ ꯑꯩꯒꯤ ꯌꯣꯒꯥꯒꯤ ꯊꯑꯣꯡꯗ ꯃꯁꯤꯒꯤ ꯐꯖꯔꯕ ꯁꯥꯏꯅꯔꯖꯤ ꯑꯁꯤ ꯁꯦꯝꯒꯠꯂꯤ ꯃꯈꯣꯏꯅ ꯑꯩꯒꯤ ꯋꯥꯈꯜ ꯐꯕ ꯐꯠꯇꯕꯗꯨ ꯀꯣꯛꯍꯜꯂꯤ ꯑꯗꯨꯒ ꯑꯩꯒꯤ ꯍꯛꯆꯥꯡꯗ ꯑꯩꯅ ꯑꯩꯒꯤ ꯕꯣꯗꯤꯕꯨ ꯑꯦꯋꯦꯔꯅꯦꯁ ꯄꯤꯖꯩ ꯍꯥꯔꯃꯅꯤꯒꯤ ꯋꯥꯈꯜꯂꯣꯜ ꯑꯗꯨ ꯏꯕꯗ ꯃꯇꯦꯡ ꯄꯥꯡꯉꯤ